ꯐꯥꯝꯗ ꯂꯩꯕ ꯌꯦꯟ ꯉꯥꯅꯨ ꯂꯣꯏꯕ ꯃꯇꯝꯗ ꯑꯁꯨꯛꯀꯤ ꯃꯇꯤꯛ ꯁꯦꯕ ꯆꯪꯉꯤ ꯃꯔꯝꯗꯤ ꯕꯣꯏꯂꯔꯃꯛꯇ ꯍꯥꯏꯔꯒꯁꯨ ꯄꯤꯛꯏꯉꯩꯗꯒꯤ ꯍꯧꯅ ꯃꯈꯣꯏꯗꯤ ꯌꯦꯡꯁꯤꯟꯗꯕ ꯌꯥꯗꯦ ꯃꯆꯤꯟꯖꯥꯛ ꯄꯤꯖꯕ ꯃꯇꯝꯗ ꯌꯥꯝꯅ ꯖꯣꯇꯣꯟ ꯆꯪꯉꯤ ꯏꯁꯤꯡ ꯃꯥꯏꯁꯤꯡ ꯑꯣꯏꯔꯒꯁꯨ ꯄꯪꯄꯤꯗ ꯄꯤꯊꯛꯄ ꯌꯥꯗꯦ ꯑꯔꯨꯕ ꯑꯗꯤ ꯃꯤꯑꯣꯏꯕ ꯑꯩꯈꯣꯏꯅ ꯁꯤꯖꯤꯟꯅꯕ ꯁꯤꯒꯨꯝꯕ ꯏꯁꯤꯡ ꯑꯣꯏꯅ ꯄꯤꯊꯛꯏ ꯑꯗꯒꯤꯗꯤ ꯃꯆꯤꯟꯖꯥꯛ ꯃꯛꯇ ꯑꯣꯏꯔꯒꯁꯨ ꯗꯨꯀꯥꯟꯗꯒꯤ ꯂꯩꯔꯒ ꯃꯈꯣꯏ ꯈꯛꯇꯒꯤ ꯑꯣꯏꯕ ꯃꯆꯤꯟꯖꯥꯛ ꯄꯤꯖꯗꯨꯅ ꯅꯥꯔꯛꯇꯅꯕ ꯑꯗꯒꯤꯗꯤ ꯕꯣꯏꯂꯔꯗꯤ ꯌꯥꯝꯅ ꯁꯥꯊꯤ ꯅꯥꯔꯛꯑꯒꯗꯤ ꯑꯗꯨꯗꯨꯅ ꯅꯥꯔꯛꯇꯅꯕ ꯍꯤꯗꯥꯛ ꯂꯥꯡꯊꯛ ꯊꯥꯕ ꯑꯗꯒꯤꯗꯤ ꯅꯨꯡꯗꯥꯡꯃꯛꯇꯕꯨ ꯑꯣꯏꯇꯔꯒꯁꯨ ꯀꯥꯡ ꯅꯨꯡ ꯆꯤꯛꯇꯅꯕ ꯑꯗꯒꯤ ꯃꯩ ꯊꯥꯟꯕꯤꯗꯅ ꯃꯁꯥ ꯁꯥꯍꯟꯗꯅ ꯑꯗꯒꯤꯗꯤ ꯀꯥ ꯍꯦꯟꯅ ꯁꯥꯍꯟꯕꯁꯨ ꯌꯥꯗꯕꯅ ꯍꯥꯏꯗꯤ ꯇꯦꯝꯄꯦꯔꯦꯆꯔ ꯑꯃꯗ ꯂꯩꯅꯅꯕ ꯌꯥꯝꯅ ꯆꯦꯛꯁꯤꯟꯅ ꯍꯣꯠꯅꯩ ꯑꯗꯨꯒ ꯌꯨꯝꯗ ꯂꯣꯏꯕ ꯌꯦꯟ ꯉꯥꯅꯨꯗꯤ ꯑꯩꯈꯣꯏꯒꯤ ꯃꯀꯣꯜ ꯑꯃ ꯁꯥꯔꯒ ꯑꯗꯨꯝ ꯂꯣꯏꯕ ꯌꯥꯏ ꯌꯨꯝꯗ ꯑꯩꯈꯣꯏꯅ ꯁꯤꯖꯤꯟꯅꯈꯤꯕꯒꯤ ꯆꯥꯛ ꯑꯔꯦꯝꯕ ꯑꯣꯏꯔꯒꯁꯨ ꯑꯗꯨꯝ ꯄꯤꯖꯩ ꯃꯣꯏꯗꯤ ꯌꯥꯝ ꯀꯥ ꯍꯦꯟꯅ ꯖꯣꯇꯣꯟ ꯇꯧꯗꯦ ꯑꯗꯨꯒ ꯑꯩꯅ ꯌꯦꯟ ꯉꯥꯅꯨꯒꯤ ꯃꯇꯥꯡꯗ ꯅꯩꯅꯕ ꯌꯨꯇꯨꯞ ꯆꯦꯅꯦꯟꯁꯤꯡ ꯂꯥꯏꯔꯤꯛ ꯄꯥꯎ ꯆꯦꯁꯤꯡ ꯑꯃꯇ ꯊꯦꯡꯅꯗ꯭ꯔꯤ ꯑꯩꯅ ꯍꯧꯖꯤꯛ ꯐꯥꯎꯒꯤ ꯑꯣꯏꯅꯗꯤ ꯄꯥꯖꯕꯁꯨ ꯂꯩꯖꯗ꯭ꯔꯤ ꯁꯤ ꯍꯥꯏꯔꯒ ꯂꯣꯏꯁꯤꯟꯖꯔꯦ